ꯎꯆꯦꯛꯅ ꯎꯆꯦꯛꯅ ꯄꯥꯏꯕ ꯍꯥꯏꯕꯁꯤ ꯎꯆꯦꯛ ꯄꯥꯏꯕ ꯌꯦꯡꯕ ꯎꯆꯦꯛ ꯌꯦꯡꯕ ꯍꯥꯏꯕꯁꯤ ꯑꯩꯉꯣꯟꯗ ꯌꯥꯝꯅ ꯅꯨꯡꯉꯥꯏꯕ ꯃꯈꯜ ꯑꯃꯅꯤ ꯑꯩꯉꯣꯟꯗ ꯍꯩꯅꯕ ꯑꯃ ꯑꯣꯏ ꯑꯌꯨꯛꯇ ꯅꯨꯡꯗꯥꯡꯋꯥꯏꯔꯝꯗ ꯋꯥꯛꯀꯤꯡ ꯆꯠꯄ ꯃꯇꯝꯗ ꯎꯆꯦꯛꯁꯦ ꯄꯥꯏꯕ ꯑꯩꯈꯣꯏꯅ ꯎꯖꯩ ꯃꯁꯤ ꯑꯩꯉꯣꯟꯗ ꯌꯥꯝꯅ ꯅꯨꯡꯉꯥꯏꯖꯕ ꯐꯥꯎꯏ ꯎꯆꯦꯛꯅ ꯄꯥꯏꯔꯒ ꯆꯠꯈꯤꯕ ꯎꯆꯦꯛꯅ ꯁꯪꯒꯨ ꯁꯪꯒꯨ ꯄꯥꯏꯔꯒ ꯆꯠꯈꯤꯕꯗ ꯌꯦꯡꯕꯗ ꯌꯥꯝꯅ ꯅꯨꯡꯉꯥꯏ ꯎꯆꯦꯛꯅ ꯁꯪꯒꯨ ꯁꯪꯒꯨ ꯂꯥꯛꯑꯒ ꯄꯥꯏꯒꯤꯕ ꯌꯦꯡꯕꯗ ꯌꯥꯝꯅ ꯅꯨꯡꯉꯥꯏꯕ ꯑꯃ ꯐꯥꯎꯏ ꯄꯨꯛꯅꯤꯡ ꯍꯨꯅꯤꯡꯉꯥꯏꯅꯤ ꯀꯔꯤꯒꯨꯝꯕ ꯃꯇꯝꯗ ꯑꯩꯈꯣꯏꯅ ꯅꯨꯡꯗꯥꯡꯋꯥꯏꯔꯝꯗ ꯆꯠꯄ ꯃꯇꯝꯗ ꯑꯩꯈꯣꯏꯒꯤ

ꯆꯠꯄꯗꯣ ꯌꯥꯝꯅ ꯅꯨꯡꯉꯥꯏꯖꯩ ꯌꯦꯡꯕꯗ ꯌꯥꯝꯅ ꯅꯨꯡꯉꯥꯏꯖꯩ ꯎꯆꯦꯛꯅ ꯃꯆꯥ ꯎꯆꯦꯛ ꯃꯄꯤꯁꯤꯡꯗ ꯎꯆꯦꯛ ꯃꯄꯤꯁꯤꯡꯅ ꯃꯆꯥꯁꯤꯡꯕꯨ ꯃꯆꯤꯟꯖꯥꯛ ꯏꯟꯕꯤꯕ ꯎꯕꯗ ꯌꯥꯝꯅ ꯅꯨꯡꯉꯥꯏꯖꯕ ꯑꯃ ꯐꯥꯎꯏ ꯄꯨꯛꯅꯤꯡꯗ ꯌꯥꯝꯅ ꯅꯨꯡꯉꯥꯏꯖꯩ ꯎꯆꯦꯛꯁꯤꯡꯅ ꯃꯥꯒꯤ ꯁꯪꯒꯨ ꯁꯪꯒꯨ ꯃꯥꯒꯤ ꯁꯪꯒꯨ ꯁꯪꯒꯨ ꯃꯐꯝ ꯑꯃꯗꯒꯤ ꯃꯐꯝ ꯑꯃꯗ ꯄꯥꯏꯕ ꯃꯐꯝ ꯑꯃꯗꯒꯤ ꯃꯐꯝ ꯑꯃꯗ ꯄꯥꯏꯕꯁꯤ ꯌꯦꯡꯕꯗ ꯌꯥꯝꯅ ꯅꯨꯡꯉꯥꯏꯕ ꯌꯥꯝꯅ ꯄꯨꯛꯅꯤꯡ ꯅꯨꯡꯁꯤꯕ ꯑꯣꯏ ꯑꯩ ꯏꯁꯥꯗ ꯐꯥꯎꯏ ꯄꯨꯛꯅꯤꯡ ꯅꯨꯡꯁꯤꯖꯕ ꯐꯥꯎꯏ ꯎꯆꯦꯛꯁꯦ ꯌꯥꯝꯅ ꯑꯩꯈꯣꯏꯒꯤ ꯀꯔꯤ ꯍꯥꯏꯇꯔꯦ ꯎꯆꯦꯛ ꯍꯥꯏꯕꯁꯤ ꯌꯥꯝꯅ ꯌꯦꯡꯕꯗ ꯅꯨꯡꯉꯥꯏꯕꯅꯤ ꯅꯨꯡꯉꯥꯏꯖꯩ

ꯑꯗꯨꯅ ꯎꯆꯦꯛ ꯍꯥꯏꯕꯁꯦ ꯌꯦꯡꯕꯗ ꯑꯗꯨꯛꯀꯤ ꯃꯇꯤꯛ ꯅꯨꯡꯉꯥꯏꯖꯕ ꯐꯥꯎꯖꯩ ꯎꯆꯦꯛ ꯑꯁꯤ ꯌꯦꯡꯖꯅꯤꯡꯏ